ꯀꯛꯆꯤꯡꯒꯤ ꯁꯥꯟꯅ ꯈꯣꯠꯅꯕꯒꯤ ꯃꯔꯝꯗ ꯍꯥꯏꯔꯒ ꯑꯩꯈꯣꯏꯒꯤ ꯃꯣꯏ ꯐꯨꯠꯕꯣꯜꯁꯤ ꯌꯥꯝꯅ ꯄꯥꯛ ꯁꯟꯅ ꯁꯥꯟꯅꯩ ꯑꯗꯒꯤ ꯃꯣꯏꯒꯤ ꯐꯨꯠꯕꯣꯜꯁꯤ ꯁꯥꯟꯅꯕ ꯃꯇꯝꯗ ꯃꯣꯏꯒꯤ ꯀꯣꯔꯁ ꯅꯥꯏ ꯑꯗꯒꯤꯗꯤ ꯁꯥꯟꯅꯕꯁꯤ ꯃꯄꯨꯡ ꯐꯥꯅ ꯍꯥꯏꯗꯤ ꯃꯁꯥ ꯃꯎꯁꯤ ꯌꯥꯝ ꯃꯄꯨꯡ ꯐꯥꯅꯕꯒꯤꯗꯃꯛꯇ ꯗꯥꯏꯠ ꯐꯖꯟꯅ ꯄꯤ ꯁꯥꯟꯅꯕꯒꯤ ꯆꯥꯡ ꯄ꯭ꯔꯦꯛꯇꯤꯁ ꯐꯖꯟꯅ ꯇꯧꯏ ꯑꯗꯨꯗꯨꯒ ꯃꯣꯏꯁꯦ ꯌꯥꯝ ꯁꯦꯝꯒꯠꯂꯤ ꯁꯥꯟꯅꯕ ꯍꯧꯔꯛꯄ ꯄ꯭ꯔꯦꯛꯇꯤꯁ ꯇꯧꯕ ꯃꯇꯝꯗ ꯑꯉꯥꯡꯁꯤꯡꯁꯦ ꯌꯥꯝꯅ ꯀꯔꯤ ꯍꯥꯏꯅꯤ ꯃꯣꯏꯗ ꯌꯥꯝꯅ ꯅꯣꯂꯦꯁ ꯋꯈꯜ ꯌꯥꯝꯅ ꯇꯥꯍꯜꯂꯤ ꯑꯗꯒꯤꯗꯤ ꯑꯩꯈꯣꯏꯒꯤ ꯃꯨꯛꯅ ꯃꯨꯛꯅ ꯁꯥꯟꯅꯕ ꯃꯇꯝꯗꯁꯨ ꯃꯣꯏ ꯌꯥꯝ ꯐꯖꯟꯅ ꯁꯥꯟꯅꯩ ꯑꯗꯒꯤ ꯃꯨꯛꯅ ꯁꯥꯟꯅꯕ ꯃꯇꯝꯗ ꯃꯣꯏꯒꯤ ꯀꯩꯍꯥꯏꯇꯥꯔꯦ ꯂꯩꯀꯥꯏ ꯂꯩꯀꯥꯏꯗ ꯂꯝꯗꯝꯁꯤꯗ ꯂꯩꯔꯤꯕ ꯑꯩꯈꯣꯏ ꯑꯦꯝ ꯑꯦꯜ ꯑꯦ ꯑꯣꯏꯔꯣ ꯑꯗꯒꯤ ꯂꯣꯏꯅ ꯈꯨꯡꯒꯪ ꯈꯨꯡꯒꯪ ꯂꯩꯀꯥꯏ ꯂꯩꯀꯥꯏꯁꯤꯡꯁꯤꯒꯤ ꯈꯔ ꯀꯩꯍꯥꯏꯅꯤ ꯑꯆꯧꯕ ꯁꯤꯡꯅꯁꯨ ꯍꯥꯏꯗꯤ ꯈꯔ ꯏꯅꯥꯛ ꯀꯩꯔꯥꯛ ꯈꯨꯟꯕꯁꯤꯡꯅꯁꯨ ꯃꯇꯦꯡ ꯇꯧꯔꯒ ꯃꯣꯏꯁꯤ ꯑꯗꯨꯛꯀꯤ ꯃꯇꯤꯛ ꯆꯥꯎꯈꯠꯅꯕ ꯍꯣꯠꯅꯩ ꯍꯤꯌꯥꯡ ꯇꯥꯟꯅꯩ ꯍꯥꯏꯔꯤꯕꯁꯤꯡ ꯑꯁꯤꯗ ꯃꯣꯏꯁꯦ ꯌꯥꯝ ꯍꯥꯏꯗꯤ ꯄꯨꯟꯁꯤꯜꯂꯒ ꯃꯣꯏꯒꯤ ꯑꯆꯧꯕ ꯃꯁꯛ ꯃꯃꯤꯡ ꯅꯥꯏꯕ ꯑꯗꯩ ꯈꯔ ꯏꯅꯥꯛ ꯀꯩꯔꯥꯛ ꯈꯨꯟꯕꯁꯤꯡ ꯑꯁꯦ ꯄꯨꯟꯁꯤꯟꯅꯔꯒ ꯑꯃꯇ ꯑꯣꯏꯅ ꯌꯥꯝꯅ ꯐꯖꯟꯅ ꯆꯥꯎꯈꯠꯅꯕꯒꯤ ꯁꯥꯟꯅ ꯈꯣꯠꯅꯕꯒꯤ ꯂꯝꯕꯤꯁꯤꯗ ꯃꯣꯏꯁꯦ ꯑꯗꯨꯛꯀꯤ ꯃꯇꯤꯛ ꯃꯥꯡꯖꯤꯜ ꯊꯥꯅꯕ ꯃꯣꯏꯁꯦ ꯌꯥꯝ ꯍꯣꯠꯅꯩ